ꯎꯝ ꯍꯜꯂꯣ ꯁꯤ ꯁꯤ ꯑꯣꯇꯣ ꯗ꯭ꯔꯥꯏꯚꯔ ꯑꯣꯏꯕꯤꯔꯕꯣ

ꯑꯣ ꯃꯣꯏꯔꯥꯡꯐꯥꯎꯇꯪꯅꯤꯗ ꯑꯥꯎ ꯑꯧ ꯑꯣ ꯑꯗꯨ ꯂꯨꯍꯣꯡꯕ ꯑꯃ ꯆꯠꯀꯗꯕꯅꯦꯕꯀꯣ ꯑꯗꯣ ꯄꯨꯡ ꯄꯨꯡ ꯇꯔꯥꯃꯥꯊꯣꯏ ꯑꯗꯨꯋꯥꯏꯗꯩ ꯆꯠꯂꯒ ꯑꯗꯨꯝ ꯉꯥꯏꯒꯗꯣꯏꯔ ꯅꯠꯇ꯭ꯔꯒ ꯑꯗꯨꯝ ꯀꯃꯥꯏ ꯉꯥꯏꯕ ꯑꯗꯨꯝ ꯌꯥꯒꯗꯔꯣ

ꯑꯣ ꯄꯨꯡꯗꯤ ꯎꯝ ꯎꯝ ꯑꯣ ꯑꯗꯨꯗꯤ ꯄꯨꯡ ꯇꯔꯥꯃꯥꯊꯣꯏ ꯑꯗꯨꯋꯥꯏꯗꯩ ꯆꯠꯂꯒꯅꯦ ꯄꯨꯡ ꯃꯉꯥ ꯑꯗꯨꯋꯥꯏꯗ ꯍꯜꯂꯛꯄꯗꯤ ꯀꯌꯥꯃꯨꯛ ꯑꯣꯏꯔꯅꯤ

ꯎꯝ ꯑꯣ ꯑꯗꯨ ꯕꯤꯁꯦꯝꯄꯨꯔꯐꯥꯎꯕꯗꯤ ꯀꯌꯥꯃꯨꯛꯀ ꯑꯣꯏꯅꯤ ꯑꯥ ꯊꯥꯗꯔꯝꯕ ꯑꯣꯏꯗꯣꯏꯅꯤ ꯑꯣ ꯕꯤꯁꯦꯝꯄꯨꯔ ꯑꯣ ꯑꯗꯨꯒ ꯑꯃꯨꯛꯅꯦ ꯊꯥꯗꯔꯝꯃꯒ ꯍꯣꯔꯦꯟ ꯂꯣꯏꯔꯀꯥꯟꯗ ꯑꯃꯨꯛ ꯂꯥꯛꯄꯤꯌꯣ ꯍꯥꯏꯕꯗꯣ ꯑꯣ ꯑꯣ ꯑꯥꯎ ꯑꯣ ꯑꯗꯨ ꯈꯤꯇꯪꯒ ꯇꯥꯕꯤꯕꯗꯤ ꯌꯥꯔꯔꯣꯏꯗ꯭ꯔꯕ ꯑꯧ ꯑꯣ ꯍꯥꯟꯅꯁꯨ ꯑꯗꯨꯝ ꯑꯇꯣꯞ ꯑꯇꯣꯞꯄꯗꯁꯨ ꯑꯗꯨꯝ ꯀꯩꯅꯣ ꯆꯠꯄꯤꯕ ꯅꯠꯇ꯭ꯔꯣ ꯑꯣ ꯃꯤꯒꯤ ꯑꯣ ꯎꯝ ꯎꯝ ꯍꯣꯏ ꯁꯨꯝ ꯊꯧꯕꯗ ꯁꯨꯝ ꯈꯨꯂꯣꯏꯕ ꯈꯨꯂꯣꯏꯗꯕ ꯍꯥꯏꯕꯁꯨ ꯂꯩꯗꯅꯀꯣ ꯑꯗꯨꯒꯤ ꯍꯪꯖꯔꯛꯄꯅꯤ ꯑꯣ ꯑꯣ ꯑꯣ ꯑꯧ ꯃꯥꯅꯤ ꯃꯥꯅꯤ ꯑꯧ ꯎꯝ ꯍꯌꯦꯡꯒꯤꯅꯤ ꯍꯌꯦꯡ ꯍꯌꯦꯡꯁꯤ ꯑꯣꯏꯗꯣꯏꯅꯤꯕ ꯃꯣꯏꯔꯥꯡ ꯂꯥꯏ ꯍꯔꯥꯎꯐꯝ ꯂꯝꯄꯥꯛ ꯂꯩꯕꯗꯣ ꯑꯗꯨꯗ ꯑꯣꯏꯗꯣꯏꯅꯤ ꯑꯗꯨꯅ ꯇꯣꯞꯇꯒꯤ ꯇꯣꯞꯇꯩ ꯂꯧꯈꯠꯂꯒꯅꯤ ꯑꯧ ꯑꯧ ꯇꯔꯥꯃꯥꯊꯣꯏ ꯈꯤꯇꯪ ꯍꯦꯟꯕꯤꯔꯁꯨ ꯌꯥꯅꯤ ꯌꯥꯕꯕꯨꯗꯤ ꯅꯨꯄꯥ ꯃꯌꯨꯝ ꯑꯣꯏꯗꯣꯏꯅꯤ ꯑꯥ ꯎꯝ ꯅꯨꯄꯥ ꯃꯌꯨꯝ ꯑꯣꯏꯗꯣꯏꯅꯤ ꯍꯧꯖꯤꯛ ꯂꯥꯏꯟ ꯆꯦꯜꯂꯤꯁꯤꯅꯅꯦ ꯍꯧꯖꯤꯛ ꯂꯥꯏꯟ ꯆꯦꯜꯂꯤꯁꯤꯅ ꯂꯩ ꯂꯝ ꯑꯣꯏꯗꯣꯏꯅꯣ ꯆꯦꯜꯂꯤꯁꯤꯅ ꯑꯣ ꯑꯣ

ꯃꯤꯗꯤ ꯑꯩꯈꯣꯏ ꯃꯔꯤꯃꯨꯛꯇꯪꯅꯤ ꯎꯝ ꯑꯧ ꯑ ꯑꯩꯈꯣꯏ ꯅꯨꯄꯥ ꯌꯥꯎꯗꯣꯏꯅꯤ ꯑ ꯎꯝ ꯑꯧ ꯂꯝꯁꯥꯡ ꯆꯠꯄꯅꯤꯅꯅꯦ ꯅꯨꯄꯥ ꯑꯃ ꯌꯥꯎꯍꯟꯒꯦꯅꯅꯦ ꯑꯗꯨꯗꯤ ꯑꯗꯨꯗꯤ ꯍꯌꯦꯡ ꯄꯨꯡ ꯇꯔꯥꯃꯥꯊꯣꯏꯒꯤꯗꯣ ꯑꯗꯨꯗ ꯁꯣꯏꯗꯕꯤ ꯂꯥꯛꯄꯤꯔꯣ ꯑꯩ ꯉꯥꯏꯔꯝꯃꯒꯦ ꯀꯩꯅꯣꯗꯤ ꯃꯐꯝꯗꯤ ꯈꯪꯒꯗ꯭ꯔꯣ ꯇꯣꯞ ꯃꯌꯥꯏ ꯂꯩꯀꯥꯏꯒꯤꯗ ꯂꯣꯀꯦꯁꯜ ꯊꯥꯖꯔꯛꯎꯔꯣ ꯑ ꯑꯧ ꯁꯣꯝ ꯋꯥꯡꯃꯗꯅꯤ ꯃꯌꯥꯏ ꯂꯩꯀꯥꯏ ꯍꯥꯟꯅ ꯂꯂꯥ ꯚꯣꯠ ꯂꯦꯞꯄꯝꯕꯗꯨ ꯈꯪꯕꯤꯕ꯭ꯔ ꯁꯤ ꯄꯤ ꯑꯥꯏꯒꯤ ꯃꯣꯏꯗꯒꯤ ꯃꯣꯏꯗꯒꯤ ꯊꯣꯡꯒꯥꯟ ꯑꯃ ꯑꯅꯤ ꯆꯪꯉꯒ ꯑꯗꯨꯝ ꯂꯩꯔꯦ ꯑꯗꯨꯝ ꯑꯗꯨꯝ ꯎꯝ ꯃꯣꯏꯗꯒꯤ ꯈꯔ ꯍꯥꯏꯖꯜꯂꯛꯑꯒꯅꯦ ꯑꯗꯨꯝ ꯑꯩꯈꯣꯏ ꯑꯗꯨꯝ ꯄꯨꯡ ꯇꯔꯥꯃꯥꯊꯣꯏ ꯈꯔ ꯍꯦꯜꯂꯛꯄꯩ ꯑꯗ꯭ꯋꯥꯏꯗ ꯑꯗꯨꯝ ꯊꯣꯡꯒꯥꯟꯗꯕꯨ ꯂꯦꯞꯄꯝꯃꯁꯨ ꯑꯗꯨꯝ ꯑ ꯑ ꯑ ꯃꯣꯏꯒ ꯃꯣꯏꯒ ꯊꯪꯅꯔꯦ ꯑꯥ ꯃꯣꯏꯒ ꯑꯗꯨꯝ ꯌꯨꯝꯗꯣ ꯑꯗꯨꯝ ꯎꯅꯔꯦꯕ ꯍꯣꯏ ꯑꯗꯨꯗꯤ ꯃꯣꯏꯗ ꯑꯗꯨꯝ ꯀꯩꯅꯣ ꯇꯧꯕꯗ ꯑꯗꯨꯝ ꯈꯪꯉꯅꯤ ꯃꯣꯏꯒ ꯑꯩꯈꯣꯏꯒ ꯑꯗꯨꯝ ꯑꯗꯨꯝ ꯌꯨꯝꯂꯣꯟꯅꯔꯦꯕ ꯎꯅꯔꯦꯕ ꯑꯥ ꯑꯧ ꯌꯥꯔꯦ ꯑꯗꯨꯕꯨꯗꯤ ꯑꯥ ꯑꯥ ꯑꯧ ꯑꯥ ꯑꯥ ꯑ ꯎꯝ ꯑꯧ ꯄꯨꯡ ꯇꯔꯥꯃꯥꯊꯣꯏ ꯑꯗꯨꯋꯥꯏꯗꯣ ꯄꯨꯡ ꯇꯔꯥꯃꯥꯊꯣꯏ ꯑꯗꯨꯋꯥꯏꯗꯣ ꯑꯥ ꯑꯧ ꯑꯩꯈꯣꯏ ꯑ ꯎꯝ ꯑ ꯑ ꯎꯝ ꯑꯥ ꯑꯗꯣ ꯇꯌꯥꯔ ꯑꯦꯛꯁꯇ꯭ꯔꯥꯒꯗꯤ ꯄꯨꯕꯤꯔꯛꯎꯀꯣ ꯎꯝ ꯑꯧ ꯂꯝꯁꯥꯡ ꯆꯠꯄꯅꯤꯅ ꯁꯨꯝ ꯄꯥꯈꯠꯄꯩ ꯍꯥꯏꯖꯕꯅꯦꯕ ꯎꯝ ꯎꯝ ꯑ ꯑ ꯑ ꯍꯣꯏ ꯑꯗꯨꯗꯤ ꯍꯌꯦꯡ ꯄꯨꯡ ꯇꯔꯥꯃꯥꯊꯣꯏꯒꯤꯗꯨꯗ ꯂꯥꯛꯄꯤꯔꯣ ꯑꯩꯈꯣꯏ ꯈꯤꯇꯪ ꯉꯥꯏꯊꯣꯛ ꯉꯥꯏꯁꯤꯟ ꯇꯧꯔꯁꯨ ꯃꯤꯅꯤꯠ ꯃꯉꯥ ꯑꯃ ꯇꯔꯥ ꯑꯃ ꯉꯥꯏꯖꯔꯁꯨꯅꯦ ꯑꯗꯨꯃꯥꯏ ꯇꯧꯔꯒ ꯑꯗꯨꯗꯤ ꯍꯌꯦꯡ ꯒꯥꯏꯅꯦꯁꯣꯔ ꯍꯣꯏꯗ ꯂꯥꯛꯄꯩ ꯀꯥꯟꯗꯣ ꯑꯗꯨꯗ ꯐꯣꯟ ꯇꯧꯕꯤꯔꯛꯑꯒ ꯑꯗꯨꯝ ꯌꯥꯔꯅꯤ ꯎꯝ ꯎꯝ ꯎꯝ ꯎꯝ ꯍꯣꯏ ꯍꯣꯏ ꯊꯝꯃꯦ ꯊꯝꯃꯦ ꯎꯝ